ꯍꯂꯣ ꯑꯥ ꯀꯩ ꯂꯧꯕꯤꯒꯗꯕ ꯑꯥ ꯈꯣꯡꯎꯞ ꯌꯣꯟꯕ ꯗꯨꯀꯥꯟꯅꯦ ꯑꯥ ꯀꯩ ꯍꯥꯏꯕꯤꯒꯗꯕ

ꯑꯥ ꯌꯥꯎꯋꯤ ꯑꯗꯨ ꯀꯝꯄꯅꯤꯁꯤ ꯀꯔꯝꯕ ꯑꯣꯏꯁꯦ ꯍꯥꯏꯅꯣ ꯍꯥꯏꯗꯤ ꯑꯦꯗꯤꯗꯥꯁ ꯂꯩ ꯅꯥꯏꯀꯤ ꯂꯩ ꯄꯨꯃꯥ ꯂꯩ ꯑꯗꯣ ꯀꯔꯝꯕ

ꯑꯥ ꯅꯥꯏꯀꯤꯒꯤꯗ ꯌꯦꯡꯁꯤꯔꯥ ꯏꯆꯥꯅꯨꯄꯥꯒꯤꯔꯣ ꯏꯆꯥꯅꯨꯄꯤꯒꯤ ꯑꯣꯏꯗꯣꯏꯔꯣ ꯑꯥ ꯑꯗꯣ ꯏꯆꯥꯅꯨꯄꯥꯗꯣ ꯆꯍꯤ ꯀꯌꯥꯃꯨꯛꯇꯤ ꯑꯣꯏꯔꯕ ꯑꯣ ꯈꯣꯡꯒꯤ ꯁꯥꯏꯁꯇꯤ ꯀꯌꯥꯃꯨꯛ ꯂꯩꯒꯦ

ꯑꯥ ꯑꯥ ꯑꯗꯣ ꯑꯉꯥꯡꯗꯨꯒꯤ ꯁꯥꯏꯁꯇꯣ ꯁꯤꯛꯁ ꯁꯚꯦꯟ ꯑꯩꯠ ꯂꯥꯛꯑꯦꯕꯀꯣ ꯑꯗꯨ ꯃꯥꯒꯤꯁꯤ ꯁꯤꯛꯁ ꯑꯣꯏꯗꯣꯏꯔꯣ ꯑꯥ ꯑꯥ ꯑꯗꯨ ꯈꯔ ꯑꯉꯥꯡꯒꯤꯗꯨꯅ ꯏꯗꯤꯗꯥꯁꯀꯤꯗ ꯑꯣꯏꯅ ꯌꯦꯡꯉꯁꯤꯔꯥ ꯑꯥ ꯆꯍꯤ ꯀꯌꯥꯃꯨꯛꯀꯤꯗꯤ ꯑꯣꯏꯔꯒꯦ ꯑꯣ ꯑꯗꯣ ꯃꯣꯏꯗꯤ ꯐꯣꯔ ꯐꯥꯏꯚ ꯁꯤꯛꯁ ꯑꯗꯨꯃꯥꯏ ꯂꯥꯛꯑꯦꯕꯀꯣ ꯑꯗꯨ ꯑ ꯂꯩꯌꯦ ꯐꯣꯔ ꯐꯥꯏꯚ ꯁꯤꯛꯁ ꯂꯥꯛꯑꯦꯕ ꯍꯣꯏ ꯑꯗꯨ ꯈꯣꯡꯎꯞꯁꯤꯡꯁꯦ ꯄ꯭ꯔꯥꯏꯁꯁꯦ ꯑꯗꯨꯝ ꯍꯥꯏꯗꯤ ꯀꯝꯐꯣꯔꯇꯦꯕꯜ ꯑꯣꯏꯅ ꯑꯗꯨꯝ ꯆꯥꯇ꯭ꯔꯨꯛ ꯆꯥꯇ꯭ꯔꯦꯠ ꯑꯗꯨꯃꯥꯏ ꯂꯣꯏ ꯊꯥꯖꯕꯅꯦꯕ ꯑꯗꯣ ꯈꯣꯡꯎꯞꯇꯣ ꯑꯅꯤ ꯂꯧꯕꯅꯤꯅ ꯑꯗꯨꯝ ꯇꯥꯊꯣꯛ ꯇꯥꯁꯤꯟ ꯈꯔ ꯇꯧꯅꯔꯒ ꯑꯗꯨꯝ ꯌꯦꯡꯅꯔꯁꯦꯕ

ꯍꯣꯏ ꯍꯥꯏꯕꯤꯌꯨ ꯑꯣ ꯌꯥꯅꯤ ꯌꯥꯅꯤ ꯑꯗꯣ ꯈꯣꯡꯎꯞ ꯂꯧꯕ ꯂꯥꯛꯄꯩꯗꯀꯣ ꯑꯗꯨꯝ ꯁꯥꯏꯁꯇꯨ ꯑꯗꯨꯝ ꯄꯨꯊꯣꯛꯆꯒꯦꯕ ꯑꯗꯨꯝ ꯑꯗꯣꯝꯒꯤ ꯏꯆꯥꯒꯤ ꯑꯄꯥꯝꯕ ꯁꯥꯏꯁ ꯍꯥꯏꯗꯤ ꯆꯥꯅꯕ ꯁꯥꯏꯁꯇꯨ ꯑꯗꯨꯝ ꯈꯜꯂꯒ ꯂꯧꯕꯤꯕ ꯌꯥꯅꯦꯕ

ꯑꯣ ꯑꯩꯈꯣꯏꯁꯦ ꯗꯤꯂꯤꯚꯔꯤꯁꯨ ꯌꯥꯏꯌꯦꯕꯀꯣ ꯑꯣ ꯑꯗꯨ ꯑꯩꯈꯣꯏ ꯗꯨꯀꯥꯟ ꯑꯥ ꯗꯨꯀꯥꯟ ꯍꯥꯡꯕꯩ ꯍꯥꯏꯔꯗꯤ ꯄꯨꯡ ꯅꯤꯄꯥꯟ ꯁ꯭ꯋꯥꯏꯗꯩ ꯑꯗꯨꯝ ꯍꯥꯡꯉꯦꯕ ꯑꯌꯨꯛꯀꯤ ꯑꯥ ꯍꯣꯏ ꯑꯧ ꯌꯥꯏꯌꯦ ꯑꯗꯣ ꯄꯩꯁꯥꯗꯣ ꯄꯦ ꯇꯤ ꯑꯦꯝ ꯇꯧꯁꯦ ꯍꯥꯏꯔꯥ ꯀꯦꯁ ꯑꯣꯟ ꯗꯤꯂꯤꯚꯔꯤ ꯇꯧꯁꯦ ꯍꯥꯏꯔꯣ ꯗꯤꯂꯤꯚꯔꯤ ꯇꯧꯔꯛꯑꯣ ꯍꯥꯏꯔꯕꯅꯤꯅ ꯑꯣ ꯑꯗꯨꯗꯤ ꯏꯆꯥꯅꯨꯄꯥꯒꯤꯅ ꯅꯝꯕꯔ ꯁꯤꯛꯁ ꯈꯜꯂꯦꯀꯣ ꯑꯥ ꯏꯆꯥꯅꯨꯄꯤꯒꯤꯅ ꯑꯣ ꯑꯗꯨꯗꯤ ꯍꯌꯦꯡ ꯑꯗꯨꯝ ꯄꯨꯡ ꯃꯥꯄꯟ ꯁ꯭ꯋꯥꯏꯗ ꯑꯗꯨꯝ ꯌꯧꯔꯛꯑꯅꯦꯕ ꯄꯣꯠꯇꯣ ꯑꯥ

ꯑꯣ ꯍꯣꯏ ꯍꯣꯏ ꯑꯗꯨꯗꯤ ꯊꯝꯖꯔꯒꯦꯀꯣ ꯑꯣ ꯊꯝꯃꯦ ꯊꯝꯃꯦ